ꯑꯩꯈꯣꯏꯒꯤ ꯃꯅꯥꯛ ꯅꯛꯄꯗ ꯂꯥꯏꯕ꯭ꯔꯦꯔꯤ ꯂꯩꯇꯦ ꯑꯗꯨꯕꯨ ꯀꯤꯂꯣꯃꯤꯇꯔ ꯃꯔꯤ ꯃꯉꯥꯔꯣꯝ ꯆꯠꯂꯒꯗꯤ ꯂꯥꯏꯕ꯭ꯔꯦꯔꯤ ꯑꯆꯧꯕ ꯑꯃ ꯂꯩ ꯃꯗꯨꯗ ꯑꯩꯈꯣꯏꯅ ꯆꯠꯂꯒ ꯇꯥꯅꯤꯡꯕ ꯄꯥꯎ ꯄꯥꯅꯤꯡꯕ ꯂꯥꯏꯔꯤꯛ ꯀꯌꯥ ꯑꯃꯔꯣꯝ ꯐꯪꯏ ꯃꯗꯨꯗ ꯑꯩꯈꯣꯏꯅ ꯋꯤꯛꯂꯤꯒꯤ ꯃꯠꯂꯤꯒꯤ ꯃꯗꯨꯗ ꯆꯦꯐꯣꯡ ꯀꯌꯥ ꯑꯃꯔꯣꯝꯁꯨ ꯄꯥꯕ ꯐꯪꯕ ꯉꯝꯃꯤ